ꯊꯥꯒꯠꯂꯤ ꯊꯥꯒꯠꯂꯤꯕꯁꯤꯒꯤ ꯃꯔꯝꯗꯤ ꯑꯇꯩ ꯅꯠꯇꯦ ꯆꯥꯕ ꯊꯛꯄꯁꯦ ꯍꯥꯏꯔꯤꯕ ꯆꯤꯟꯖꯥꯛꯁꯤꯅ ꯀꯥꯟꯅꯩ ꯍꯛꯆꯥꯡꯗ ꯀꯥꯟꯅꯗꯦ ꯍꯥꯏꯕ ꯈꯪꯅꯕ ꯍꯧꯔꯛꯏꯕ ꯑꯉꯥꯡꯁꯤꯡꯗ ꯑꯗꯨꯗꯒꯤ ꯊꯣꯡꯕ ꯊꯥꯛꯄꯗ ꯀꯔꯝꯃꯥꯏꯅ ꯊꯣꯡꯒꯗꯒꯦ ꯉꯥ ꯀꯔꯝꯃꯥꯏꯅ ꯊꯣꯡꯅꯤ ꯑꯗꯒꯤꯗꯤ ꯎꯠꯇꯤ ꯀꯔꯝꯃꯥꯏꯅ ꯊꯣꯡꯅꯤ ꯍꯥꯏꯕꯗꯨ ꯈꯪꯅꯅꯕꯒꯤꯗꯃꯛꯇ ꯑꯩꯅ ꯊꯥꯒꯠꯆꯕꯅꯤ